ꯑꯩꯅ ꯃꯃꯥꯡ ꯆꯍꯤꯗ ꯖꯦꯛꯀꯦꯠ ꯑꯃ ꯂꯩꯕꯅꯦ ꯃꯅꯨꯡꯗꯨꯁꯨ ꯌꯥꯝꯅ ꯑꯩꯈꯣꯏꯒꯤ ꯃꯇꯨ ꯃꯔꯥꯡ ꯌꯥꯎꯏ ꯄꯣꯠꯇꯨꯁꯨ ꯌꯥꯝꯅ ꯅꯨꯡꯉꯥꯏ ꯃꯊꯛꯇꯁꯨ ꯋꯥꯇꯔꯄ꯭ꯔꯨꯞ ꯑꯣꯏ ꯒꯥꯔꯤ ꯃꯆꯥ ꯊꯧꯕ ꯈꯣꯠꯄꯗ ꯁꯤꯟꯅꯕ ꯌꯥꯝ ꯅꯨꯡꯉꯥꯏ